ꯑꯩꯅ ꯅꯣꯡꯃ ꯑꯩꯈꯣꯏ ꯏꯃꯥꯟꯅꯕꯤ ꯐ꯭ꯔꯦꯟ ꯑꯩꯈꯣꯏ ꯍꯥꯏ ꯁ꯭ꯀꯨꯜ ꯂꯥꯏꯞꯀꯤ ꯏꯃꯥꯟꯅꯕꯤ ꯑꯩꯈꯣꯏ ꯃꯉꯥꯁꯦ ꯄꯨꯟꯕ ꯃꯇꯝꯗ ꯏꯃꯥꯟꯅꯕꯤ ꯑꯃꯒꯤ ꯃꯌꯨꯝꯗ ꯄꯨꯟꯕ ꯃꯇꯝꯗ ꯃꯈꯣꯏꯒꯤ ꯌꯨꯝꯗ ꯆꯝꯄ꯭ꯔꯥ ꯑꯃꯁꯨꯡ ꯀꯣꯝꯂꯥ ꯄꯥꯝꯕꯤꯁꯤ ꯌꯥꯝ ꯐꯖꯅ ꯍꯧꯔꯃꯃꯤ ꯄꯥꯝꯕꯤꯁꯤ ꯌꯥꯝ ꯅꯦꯝꯇꯛꯅ ꯅꯦꯝꯇꯛ ꯅꯦꯝꯇꯛꯅ ꯑꯩꯈꯣꯏꯒꯤ ꯃꯈꯣꯏꯗ ꯄꯥꯜꯂꯤꯁꯦ ꯄꯥꯝꯕꯤꯗꯨꯒ ꯌꯥꯃ ꯆꯥꯟꯅꯗꯕ ꯍꯥꯏꯇꯥꯔꯦ ꯃꯍꯩꯗꯨꯅꯅꯦ ꯌꯥꯝꯅ ꯐꯖꯅ ꯄꯥꯟꯕ ꯑꯗꯨꯒ ꯆꯔꯣꯡ ꯑꯃꯗ ꯃꯁꯥ ꯑꯃꯗ ꯌꯥꯝꯅ ꯐꯖꯕ ꯃꯑꯣꯡ ꯑꯃꯗ ꯄꯥꯟꯕꯁꯤ ꯎꯔꯨꯕꯗꯒꯤ ꯑꯩ ꯍꯂꯛꯑꯕ ꯃꯇꯨꯡꯗ ꯌꯨꯝꯗ ꯍꯂꯛꯑꯕ ꯃꯇꯨꯡꯗ ꯃꯈꯣꯏꯗꯒꯤ ꯄꯥꯝꯕꯤ ꯆꯥꯔꯥ ꯂꯧꯔꯛꯑꯒ ꯑꯩꯅ ꯌꯨꯝꯗ ꯀꯣꯝꯂꯥ ꯄꯥꯝꯕꯤ ꯆꯝꯄ꯭ꯔꯥ ꯄꯥꯝꯕꯤꯁꯤ ꯊꯥꯖꯤꯜꯂꯦ ꯊꯥꯖꯤꯜꯂꯕ ꯃꯇꯨꯡꯗ ꯑꯩꯅ ꯃꯈꯣꯏꯁꯤ ꯐꯖꯅ ꯁꯦꯝꯕꯤꯔꯒ ꯐꯖꯅ ꯌꯣꯛꯑꯒ ꯐꯖꯅ ꯁꯦꯕ ꯇꯧꯕꯤꯔꯕ ꯃꯇꯨꯡꯗ ꯄꯥꯝꯕꯤꯁꯤꯡꯁꯤ ꯐꯖꯕ ꯃꯑꯣꯡ ꯑꯃꯗ ꯁꯦꯝꯒꯠꯂꯛꯑꯦ ꯑꯗꯨꯒ ꯑꯩꯅ ꯄꯥꯝꯕ ꯄꯥꯝꯕꯤ ꯍꯥꯏꯕꯗꯨ ꯑꯣꯏ